ꯍꯂꯣ ꯇꯤꯀꯦꯠ ꯁꯤ ꯇꯤꯀꯦꯠ ꯑꯃꯇ ꯄꯥꯏꯕꯤꯈꯣꯅꯦ ꯈꯣꯡꯖꯣꯝ ꯋꯥꯔ ꯃꯦꯃꯣꯔꯤꯌꯦꯜ ꯌꯦꯡꯕ ꯂꯥꯛꯄꯤꯔꯤ ꯅꯠꯇ꯭ꯔꯣ ꯑꯣ ꯇꯤꯀꯦꯠ ꯁꯤꯝꯇ ꯄꯥꯏꯕꯤꯈꯣꯅꯦ ꯌꯥꯡꯈꯩ ꯌꯥꯡꯈꯩ ꯌꯥꯡꯈꯩ ꯄꯤꯕꯤꯔꯝꯃꯣ

ꯃꯤ ꯑꯃꯗ ꯌꯥꯡꯈꯩ ꯌꯥꯡꯈꯩ ꯑꯣꯏꯗꯣꯏꯕ ꯑꯥ ꯑꯉꯥꯡꯒꯤꯅ ꯀꯨꯟꯊ꯭ꯔꯥ ꯑꯗꯨꯃꯥꯏꯅ ꯂꯥꯛꯑꯅꯤ ꯁꯨꯝꯗꯧꯕꯅꯦ ꯑꯩꯈꯣꯏꯁꯦ ꯃꯦꯟꯇꯦꯅꯦꯟꯁꯁꯦ ꯈꯔ ꯀꯩꯅꯣ ꯇꯧꯕ ꯂꯥꯛꯏꯕ ꯚꯤꯖꯤꯇꯔꯈꯩꯁꯤꯅ ꯁꯨꯝ ꯃꯣꯠꯁꯜꯂꯝꯕꯅꯤꯅ ꯑꯈꯣꯏꯅ ꯑꯗꯨꯒꯤ ꯆꯥꯔꯖꯁꯦ ꯑꯗꯨꯃꯥꯏꯅ ꯂꯧꯖꯕꯅꯦ ꯁꯦꯡꯇꯣꯛ ꯈꯣꯇꯣꯛ ꯇꯧꯕꯒꯤ ꯑꯗ ꯃꯤ ꯂꯥꯛꯅꯔꯤꯈꯩꯁꯤꯁꯨ ꯂꯣꯏꯅ ꯄꯤꯟꯔ ꯆꯠꯈꯤꯕꯅꯦ ꯂꯣꯏꯅ ꯑꯗꯨꯝ ꯄꯤꯟꯔꯝꯃꯤꯗ ꯍꯣꯏ ꯁꯦ ꯃꯇꯝ ꯍꯣꯏ ꯇꯥꯕꯗꯤ ꯅꯨꯡꯉꯥꯏꯗꯧ ꯃꯥꯟꯗꯦ ꯃꯇꯝꯒꯤ ꯃꯇꯨꯡ ꯏꯟꯅ ꯑꯗꯨꯝ ꯀꯩꯅꯣ ꯇꯧꯕꯅꯤꯅ ꯑꯗꯨꯝ ꯈꯟꯇꯣꯑꯁꯦ ꯊꯝꯕꯤꯔꯝꯃꯣ ꯑꯗꯨꯝ ꯌꯥꯡꯈꯩꯗꯣ ꯌꯥꯝ ꯅꯨꯡꯉꯥꯏꯖꯔꯦ ꯎꯝ ꯍꯣꯏ ꯍꯣꯏ ꯎꯝ ꯍꯣꯏ ꯉꯥꯛꯇꯪ ꯉꯥꯏꯕꯤꯔꯣꯀꯣ ꯎꯝ ꯑꯣ ꯁꯤꯗ ꯂꯩꯔꯦ ꯍꯣꯏ ꯌꯦꯡꯕꯤꯔꯨꯔꯣ